ꯇ꯭ꯋꯦꯟꯇꯤ ꯁꯤꯛꯁ ꯖꯅꯋꯥꯔꯤ ꯅꯥꯏꯟꯇꯤꯟ ꯐꯤꯞꯇꯤ ꯇ꯭ꯋꯦꯟꯇꯤ ꯁꯕꯦꯟ ꯖꯅꯋꯥꯔꯤ ꯅꯥꯏꯟꯇꯤꯟ ꯁꯕꯦꯟꯇꯤ ꯋꯥꯟ ꯐꯣꯔꯇꯤꯟ ꯑꯥꯒꯁ ꯅꯥꯏꯟꯇꯤꯟ ꯁꯤꯛꯁꯇꯤ ꯇꯨ ꯇ꯭ꯋꯦꯟꯇꯤ ꯁꯤꯛꯁ ꯖꯨꯂꯥꯏ ꯅꯥꯏꯟꯇꯤꯟ ꯐꯣꯔꯇꯤ ꯇ꯭ꯋꯦꯜꯐ ꯖꯅꯋꯥꯔꯤ ꯅꯥꯏꯟꯇꯤꯟ ꯅꯥꯏꯟꯇꯤ